ꯑꯩꯈꯣꯏꯒꯤ ꯈꯨꯡꯒꯪꯒꯤ ꯁ꯭ꯀꯨꯜꯁꯤꯡꯗ ꯑꯐꯕ ꯇꯣꯏꯂꯦꯠ ꯊꯛꯅꯕ ꯏꯁꯤꯡ ꯂꯥꯏꯔꯤꯛ ꯗꯦꯛꯁ ꯕꯦꯟꯁ ꯑꯃꯁꯨꯡ ꯆꯥꯅꯕ ꯄꯤꯔꯤ ꯂꯣꯏꯅꯃꯛ ꯄꯤꯔꯤ ꯃꯁꯤ ꯍꯦꯟꯅ ꯐꯒꯠꯍꯟꯅꯕꯒꯤꯗꯃꯛꯇ ꯑꯩꯈꯣꯏꯅ ꯇꯥꯛꯂꯤ ꯑꯩꯈꯣꯏꯕꯨ ꯑꯩꯈꯣꯏꯕꯨ ꯇꯥꯛꯄꯤ ꯇꯝꯕꯤꯔꯤꯕ ꯑꯣꯖꯥꯁꯤꯡ ꯑꯃꯗꯤ ꯑꯩꯈꯣꯏꯒꯤ ꯂꯩꯔꯤꯕ ꯁ꯭ꯀꯨꯜꯁꯤꯡꯒꯤ ꯑꯣꯖꯥꯁꯤꯡ ꯑꯁꯤ ꯌꯥꯝꯅ ꯐꯒꯠꯍꯟꯕ ꯄꯥꯝꯃꯤ ꯑꯗꯨꯒꯤ ꯃꯊꯛꯇ ꯇꯥꯛꯂꯤꯕ ꯑꯗꯨ ꯒ꯭ꯌꯥꯟ ꯇꯥꯅ ꯇꯥꯛꯅꯕꯒꯤꯗꯃꯛꯇ ꯑꯩꯈꯣꯏꯅ ꯐꯠꯒꯍꯟꯅꯕ ꯃꯗꯨ ꯇꯧꯕ ꯄꯥꯝꯃꯤ